ꯑꯩ ꯃꯣꯔꯦꯗ ꯂꯩꯌꯦ ꯃꯣꯔꯦꯗꯗꯤ ꯃꯣꯔꯦ ꯇꯨꯄꯤꯒꯨꯝꯕ ꯑꯗꯒꯤ ꯁꯥꯇꯤꯟꯒꯨꯝꯕ ꯌꯥꯝꯅ ꯐꯪꯉꯤꯗ ꯍꯣꯡꯉꯦ ꯌꯥꯏꯌꯦ ꯅꯪꯗꯤ ꯀꯗꯥꯏꯗ ꯂꯩꯕ꯭ꯔꯣ ꯑꯣ ꯍꯣꯏ ꯍꯣꯏ ꯌꯥꯏꯌꯦ ꯅꯪꯅ ꯑꯁꯪꯕ ꯃꯇꯝꯗ ꯑꯗꯨꯝ ꯍꯥꯏꯕꯤꯔꯛꯑꯣ ꯍꯣꯏ ꯍꯣꯏ